ꯏꯃꯨꯡ ꯑꯃꯗ ꯂꯩꯃꯤꯟꯅꯔꯤꯕ ꯅꯨꯄꯥ ꯑꯃꯁꯨꯡ ꯅꯨꯄꯤꯁꯤ ꯃꯁꯥ ꯃꯁꯥꯒꯤ ꯑꯣꯏꯕ ꯇꯣꯉꯥꯟꯕ ꯁꯤꯟꯐꯝ ꯑꯃꯃꯝ ꯇꯧꯅꯩ ꯃꯔꯨ ꯑꯣꯏꯅ ꯅꯨꯄꯥꯁꯤꯡꯗꯤ ꯂꯪꯐꯩ ꯆꯠꯇꯨꯅ ꯁꯦꯟ ꯇꯥꯟꯕ ꯊꯕꯛ ꯁꯨꯕ ꯑꯁꯤꯅꯆꯤꯡꯕꯁꯤꯡ ꯑꯁꯤ ꯇꯧꯋꯤ ꯑꯗꯨꯒ ꯅꯨꯄꯤꯁꯤꯡꯗꯤ ꯌꯨꯝꯗ ꯂꯩꯗꯨꯅ ꯏꯃꯨꯡꯒꯤ ꯊꯕꯛ ꯏꯪꯈꯥꯡꯁꯤꯡ ꯇꯧꯋꯤ ꯑꯁꯨꯝꯅ ꯃꯈꯣꯏ ꯃꯈꯣꯏꯒꯤ ꯑꯣꯏꯕ ꯊꯧꯗꯥꯡꯁꯤꯡ ꯑꯁꯤ ꯂꯧꯅꯗꯨꯅ ꯉꯝꯅꯕꯒꯤꯗꯃꯛꯇ ꯍꯣꯠꯅꯩ ꯅꯨꯄꯤꯁꯤꯡꯗꯤ ꯌꯨꯝꯗ ꯂꯩꯗꯨꯅ ꯐꯤꯁꯥ ꯂꯣꯟꯁꯥ ꯇꯧꯕꯁꯨ ꯌꯥꯎꯋꯤ ꯑꯁꯤꯒꯨꯝꯕ ꯃꯇꯧ ꯑꯁꯤ ꯍꯤꯡꯅꯕꯒꯤꯗꯃꯛꯇ ꯅꯨꯄꯥ ꯅꯨꯄꯤ ꯑꯅꯤꯅ ꯌꯨꯝꯕꯥꯟꯕꯒꯤ ꯂꯝꯕꯤꯗ ꯈꯣꯡꯗꯔꯛꯄ ꯃꯇꯝꯗꯒꯤ ꯑꯗꯨꯝꯃꯛ ꯍꯧꯔꯛꯏ ꯃꯥꯅ ꯃꯥꯅ ꯉꯝꯖꯕ ꯊꯧꯗꯥꯡ ꯑꯃꯃꯝ ꯄꯥꯏꯗꯨꯅ ꯑꯍꯣꯡꯕꯁꯤꯡ ꯑꯁꯤ ꯂꯥꯛꯈꯤ